ꯍꯜꯂꯣ

ꯇꯥꯕ꯭ꯔꯣ ꯈꯔ ꯄꯨꯔꯛꯑꯦ ꯂꯧꯒꯦꯔꯣ ꯍꯥ ꯁꯣꯏꯕꯨꯝꯅꯦ ꯑꯗꯒꯤ ꯀꯣꯕꯤ ꯊꯝꯆꯦꯠꯃꯥꯟꯕꯤ ꯌꯥꯎꯔꯦ ꯑꯗꯒꯤ ꯃꯪꯒ꯭ꯔꯥ ꯑꯉꯥꯡꯕ ꯆꯨꯍꯤꯒ ꯌꯥꯝ ꯌꯥꯎꯋꯦ ꯅꯪ ꯄꯨꯔꯛ ꯅꯪꯒꯤ ꯄꯨꯕꯤꯔꯛꯑꯒ ꯅꯪ ꯀꯌꯥ ꯀꯌꯥ ꯀꯃꯥꯏꯅ ꯇꯧꯒꯦ ꯍꯥꯏꯅꯣ ꯎꯝ ꯑꯗꯣ ꯑꯥꯜꯂꯨ ꯑꯅꯧꯕꯁꯨ ꯈꯔ ꯇꯥꯜꯂꯦ ꯑꯗꯒꯤ ꯐꯗꯤꯒꯣꯝ ꯃꯔꯣꯏ ꯗꯦꯚ ꯀꯔꯃ ꯑꯃ ꯑꯃ ꯑꯗꯨ ꯅꯣꯏ ꯂꯩꯀꯥꯏꯒꯤ ꯂꯧꯅꯤꯡꯕ ꯅꯆꯦꯗ ꯑꯗꯒꯤ ꯅꯣꯏ ꯅꯅꯦꯝꯄꯣꯛꯈꯣꯏꯗ ꯂꯧꯅꯤꯡꯕ ꯈꯣꯠꯅꯤꯡꯕ ꯂꯩꯔꯒꯗꯤ ꯍꯥꯏꯔꯛꯑꯣꯕ ꯑꯗꯨꯝ ꯅꯪ ꯍꯪꯉꯒ ꯎꯝ ꯍꯣꯏ ꯎꯝ ꯍꯣꯏ ꯄꯨꯔꯛꯀꯦ ꯑꯗꯣ ꯀꯦ ꯖꯤꯗ ꯀꯨꯟ ꯀꯨꯟꯊ꯭ꯔꯥ ꯀꯨꯟ ꯃꯪꯉꯥ ꯑꯗꯨꯃꯥꯏꯅ ꯌꯥꯡꯈꯩ ꯌꯧꯕ ꯑꯝꯇ ꯌꯥꯎꯗꯦꯕ ꯍꯣꯡ ꯍꯣꯡꯅ ꯑꯗꯨꯝ ꯊꯥꯗꯣꯛꯀꯦ ꯍꯥꯏꯗꯤ ꯑꯇꯣꯞꯄ ꯃꯤ ꯅꯠꯇꯕꯅꯤꯅ ꯅꯣꯏꯗ ꯑꯩꯅ ꯑꯗꯨꯝ ꯌꯦꯡꯉ ꯌꯦꯡꯉꯒ ꯎꯝ ꯎꯝ ꯑꯗꯨꯅꯤ ꯃꯥꯟꯅꯦ ꯅꯨꯡꯇꯤꯒꯤ ꯁꯤꯖꯤꯟꯅꯔꯤꯕ ꯄꯣꯠꯅꯤꯅꯀꯣ ꯑꯗꯨꯝ ꯇꯤꯜꯍꯧ ꯆꯅꯝ ꯑꯦꯟꯁꯥꯡ ꯀꯥꯏꯁꯤ ꯅꯨꯡꯇꯤꯒꯤ ꯊꯣꯡꯉ ꯊꯣꯡꯉ ꯆꯥꯕ ꯄꯣꯠꯅꯤꯅ ꯑꯗꯨꯝ ꯈꯔ ꯂꯧꯁꯤꯜꯂꯒ ꯈꯣꯠꯂꯒ ꯊꯝꯃꯒ ꯑꯗꯨꯝ ꯅꯣꯏ ꯐ꯭ꯔꯤꯗꯁꯁꯨ ꯂꯩꯕꯅꯤꯅ ꯐ꯭ꯔꯤꯗꯁꯇꯨꯗ ꯍꯥꯞꯄ ꯈꯣꯠꯂꯒ ꯑꯗꯨꯝ ꯌꯥꯏꯗꯅ ꯄꯠꯇꯅꯕ ꯑꯦ ꯌꯣꯡꯆꯥꯛꯇꯨ ꯍꯥꯏꯒꯦ ꯇꯧꯔꯥ ꯀꯥꯎꯋꯤꯅꯦ ꯆꯥꯝꯃꯒꯤ ꯌꯣꯡꯆꯥꯛꯇꯨ ꯌꯥꯡꯈꯩꯅꯤꯅꯦꯍꯦ ꯑꯗꯨ ꯈꯔ ꯌꯥꯝ ꯂꯧꯍꯧꯕ ꯐꯅꯤ ꯊꯣꯠ ꯊꯣꯠ ꯂꯥꯎꯔꯒ ꯃꯔꯨꯒ ꯇꯣꯡ ꯇꯣꯡ ꯂꯥꯎꯒꯩ ꯎꯝ ꯍꯣꯏ ꯑꯗꯒꯤ ꯀꯥꯎꯕꯤ ꯑꯃꯁꯨ ꯂꯩꯗꯣꯔꯤ ꯊꯨꯝꯅꯝꯕꯤ ꯑꯃꯁꯨ ꯌꯥꯎꯔꯤꯅꯦ ꯑꯗꯣ ꯍꯪꯉꯣ ꯅꯣꯏ ꯎꯝ ꯍꯥꯏꯌꯣ ꯀꯦ ꯖꯤꯗ ꯂꯨꯄꯥ ꯍꯨꯝꯗ꯭ꯔꯥ ꯈꯛꯇꯅꯦꯕ ꯑꯗꯨ ꯊꯨꯝ ꯍꯣꯏ ꯊꯨꯝꯌꯥꯛꯄꯤꯗꯨꯕꯨꯗꯤ ꯈꯔ ꯇꯥꯡꯉꯦ ꯑꯗꯣ ꯌꯣꯡꯆꯥꯛꯀ ꯃꯕꯥꯅꯤ ꯃꯃꯜ ꯈꯔ ꯀꯜꯂꯦ ꯑꯇꯩꯗꯤ ꯂꯣꯏꯅ ꯑꯗꯨꯝ ꯍꯣꯡꯅ ꯍꯣꯡꯅ ꯊꯥꯗꯣꯛꯄꯅꯦꯕ ꯑꯩꯅ ꯑꯩꯁꯨ ꯈꯨꯠ ꯈꯨꯠꯊꯥꯡ ꯅꯠꯇꯕꯅꯤꯅꯀꯣ ꯏꯁꯥꯒꯤ ꯏꯪꯈꯣꯜꯗꯒꯤ ꯏꯁꯥꯒꯤ ꯒꯥꯔꯤꯅ ꯀꯩꯅꯣ ꯇꯧꯔꯒ ꯂꯧꯔꯒ ꯈꯣꯠꯂꯒ ꯁꯦꯝꯁꯥꯔꯒ ꯌꯣꯟꯕ ꯄꯣꯠꯅꯤꯅꯀꯣ ꯎꯝ ꯎꯝ ꯑꯥ ꯍꯣꯏ ꯍꯣꯏ ꯅꯪꯒꯤꯗꯤ ꯀꯦ ꯖꯤ ꯑꯃ ꯑꯅꯤ ꯍꯥꯞꯇꯣꯛꯑꯝꯃꯒ ꯂꯣꯏꯔꯦ ꯅꯪꯅ ꯍꯥꯏꯕ ꯄꯣꯠꯇꯨꯗꯒꯤ ꯍꯦꯟꯅ ꯄꯤꯔ ꯂꯣꯏꯔꯦ ꯑꯩꯈꯣꯏꯗꯤ ꯍꯥꯟꯅꯗꯒꯤ ꯑꯗꯨꯝ ꯈꯪꯅ ꯂꯩꯔꯗꯨꯕꯨ ꯎꯝ ꯃꯤꯁꯤꯡꯗꯨ ꯃꯤꯁꯤꯡꯗꯨꯗ ꯅꯪꯅ ꯑꯗꯨꯝ ꯌꯥꯅꯕ ꯍꯥꯏꯅꯔꯝꯃꯣ ꯑꯗꯨꯒ ꯑꯩꯁꯨ ꯑꯗꯨꯝ ꯍꯌꯦꯡ ꯍꯌꯦꯡꯒꯨꯝꯕ ꯌꯥꯒꯗ꯭ꯔꯥ ꯍꯌꯦꯡ ꯂꯥꯛꯎꯔꯥ ꯎꯝ ꯎꯝ ꯍꯧꯖꯤꯛꯇꯤ ꯂꯨꯍꯣꯡ ꯄꯟꯊꯥ ꯑꯃ ꯑꯃ ꯀꯔꯤꯒꯤ ꯆꯨꯔꯥꯀꯣꯔꯣꯟ ꯅꯨꯡꯀꯣꯟ ꯀꯩꯀꯩ ꯇꯧꯅꯕꯅꯤꯅ ꯃꯔꯣꯏ ꯃꯄꯥꯡ ꯌꯥꯝ ꯆꯪꯕꯅꯤꯅꯀꯣ

ꯍꯣꯏ ꯍꯣꯏ ꯍꯣꯏ ꯑꯗꯨꯃꯥꯏꯅ ꯇꯧꯔꯒꯦ ꯑꯗꯣ ꯃꯤꯁꯤꯡꯗꯣ ꯑꯗꯨꯝ ꯆꯠꯊꯣꯛꯅꯔꯝꯃꯅꯣ ꯑꯗꯨꯝ ꯂꯥꯛꯑꯒꯦ ꯑꯗꯨꯗꯤꯀꯣ ꯐꯖꯅ ꯍꯥꯏꯅꯔꯝꯃꯣ ꯅꯪꯅ ꯎꯝ ꯎꯝ ꯑꯌꯨꯛ ꯀꯔꯤ ꯃꯊꯦꯜ ꯆꯥꯔꯕ ꯑꯣ ꯑꯉꯥꯡ ꯑꯉꯥꯡꯗꯤ ꯀꯩꯁꯨꯝꯗ ꯑꯅꯥ ꯑꯌꯦꯛ ꯌꯥꯎꯗꯕ ꯅꯠꯇ꯭ꯔꯣ ꯅꯣꯏꯁꯨ ꯎꯝ ꯑꯗꯨ ꯑꯦꯟꯁꯥꯡ ꯅꯥꯄꯤ ꯑꯃ ꯑꯃꯒꯤ ꯋꯥꯅ ꯊꯝꯈ꯭ꯔꯒ ꯑꯦ ꯅꯣꯡꯃ ꯄꯨꯟꯁꯤꯗꯅ ꯑꯩꯈꯣꯏꯗꯤ ꯎꯝ ꯑꯗꯨꯒ ꯆꯥꯛ ꯆꯔꯥ ꯑꯃ ꯆꯥꯃꯤꯟꯅꯔꯒ ꯄꯨꯟꯗꯕꯁꯨ ꯀꯨꯏꯔꯦꯕ ꯎꯝ ꯎꯝ ꯅꯪꯁꯨ ꯅꯪꯒꯤ ꯊꯕꯛ ꯆꯤꯜꯂꯤꯅꯦꯅ ꯊꯕꯛ ꯆꯤꯜ ꯂꯩꯔꯦ ꯑꯩꯁꯨ ꯑꯩ ꯊꯣꯛꯄ ꯇꯧ ꯂꯩꯔꯦ ꯍꯤꯡ ꯍꯤꯡꯅꯕ ꯃꯇꯝ ꯐꯠꯇꯕꯒꯤ ꯃꯇꯝꯅ ꯐꯠꯇꯕꯅꯦ ꯍꯤꯡꯅꯕ ꯆꯦꯟꯅꯔꯤ ꯀꯥꯟꯗ ꯍꯣꯏ ꯍꯣꯏ ꯍꯣꯏ ꯑꯗꯨꯅꯦ ꯑꯗꯨ ꯑꯗꯨꯃꯥꯏꯅ ꯇꯧ ꯇꯥꯔꯦ ꯍꯣꯏ ꯑꯩꯁꯨ ꯁꯔꯦꯡ ꯑꯃ ꯍꯦꯛ ꯂꯩꯔ ꯂꯥꯛ ꯂꯥꯛꯑꯒ ꯄꯨꯔꯛꯑꯒ ꯆꯥꯕꯗꯨꯅꯤ ꯑꯣ ꯍꯌꯦꯡꯗꯣ ꯁꯣꯏꯅꯔꯔꯣꯏꯁꯤ ꯑꯩꯁꯨ ꯑꯗꯨꯝ ꯂꯥꯛꯑꯒꯦ ꯑꯣ ꯅꯪꯁꯨ ꯆꯠꯊꯣꯛꯎꯔꯅꯣ ꯍꯥꯏꯔꯝꯃꯣ ꯃꯤꯗꯣ ꯐꯖꯅꯀꯣ ꯑꯣ ꯑꯣ ꯍꯣꯏ ꯍꯣꯏ ꯐꯔꯦ ꯐꯔꯦ ꯑꯗꯨꯗꯤ ꯍꯌꯦꯡ ꯎꯅꯔꯁꯤꯀꯣ ꯑꯣ ꯊꯝꯃꯣ ꯊꯝꯃꯣ